ꯑꯩꯍꯥꯛ ꯁꯟ ꯒꯥꯔꯤꯒꯤ ꯂꯝꯖꯦꯟ ꯇꯥꯟꯅꯕ ꯍꯥꯃꯦꯡ ꯑꯃꯁꯨꯡ ꯌꯦꯟ ꯌꯦꯟꯕꯥ ꯀꯥꯎꯅꯕ ꯅꯠꯇ꯭ꯔꯒ ꯁꯥ ꯁꯟꯁꯤꯡꯒ ꯃꯔꯤ ꯂꯩꯅꯕ ꯊꯧꯔꯝ ꯑꯃꯠ ꯑꯃꯠꯇ ꯊꯦꯡꯅꯈꯤꯗ꯭ꯔꯤ ꯍꯥꯏꯔꯤꯕ ꯊꯧꯔꯝꯁꯤꯡ ꯑꯁꯤ ꯑꯩꯍꯥꯛꯀꯤ ꯋꯥꯈꯜꯗ ꯁꯥ ꯁꯟꯗ ꯍꯦꯟꯅ

ꯍꯥꯏꯗꯤ ꯈꯨꯗꯣꯡꯆꯥꯗꯕ ꯄꯤꯕ ꯄꯣꯠꯁꯛꯁꯤꯡꯅꯦ ꯍꯦꯅ ꯃꯁꯥꯟꯅꯁꯤꯡꯅꯤ ꯍꯥꯏꯅ ꯈꯜꯂꯤ